ꯑꯩꯈꯣꯏ ꯃꯐꯝꯁꯤꯗ ꯂꯩꯕ ꯇ꯭ꯔꯦꯟꯅꯤꯡ ꯁꯦꯟꯇꯔ ꯃꯐꯝꯁꯤꯡ ꯑꯗꯨꯗꯤ ꯅꯝꯕꯔ ꯋꯥꯟꯗ ꯄꯣꯂꯤꯇꯦꯛꯅꯤꯛ ꯅꯝꯕꯔ ꯇꯨꯗ ꯑꯥꯏ ꯇꯤ ꯑꯥꯏ ꯅꯝꯕꯔ ꯊ꯭ꯔꯤꯗ ꯗꯦ ꯑꯦꯝ ꯀꯝꯃꯨꯏꯅꯤꯇꯤ ꯀꯣꯂꯦꯖ